ꯇꯥꯡ ꯇꯔꯥꯅꯤꯊꯣꯏ ꯊꯥ ꯇꯔꯥꯅꯤꯊꯣꯏ ꯏꯪ ꯁꯣꯛ ꯂꯤꯁꯤꯡ ꯑꯅꯤꯒ ꯑꯅꯤ ꯇꯥꯡ ꯀꯨꯟꯍꯨꯝꯗꯣꯏ ꯊꯥ ꯃꯥꯄꯜ ꯏꯪ ꯁꯣꯛ ꯂꯤꯁꯤꯡ ꯑꯅꯤꯒ ꯃꯔꯤ ꯇꯥꯡ ꯀꯨꯟ ꯇꯔꯨꯛ ꯊꯥ ꯇꯔꯥ ꯏꯪ ꯁꯣꯛ ꯂꯤꯁꯤꯡ ꯑꯅꯤꯒ ꯅꯤꯄꯥꯜ ꯇꯥꯡ ꯇꯔꯥ ꯃꯉꯥ ꯊꯥ ꯅꯤꯄꯥꯜ ꯏꯪ ꯁꯣꯛ ꯂꯤꯁꯤꯡ ꯑꯃꯒ ꯆꯃꯥꯄꯜꯒ ꯅꯤꯐꯨ ꯇꯔꯦꯠ ꯇꯥꯡ ꯇꯔꯥ ꯍꯨꯝꯗꯣꯏ ꯊꯥ ꯑꯍꯨꯝ ꯏꯪ ꯁꯣꯛ ꯂꯤꯁꯤꯡ ꯑꯅꯤꯒ ꯑꯃ